ꯑꯥ ꯍꯜꯂꯣ ꯃꯣꯃꯣ ꯌꯥꯎꯕꯤꯕ꯭ꯔꯣ ꯀꯔꯤ ꯀꯔꯤ ꯑꯥꯏꯇꯦꯝꯗꯣ ꯀꯃꯥꯏꯅ ꯇꯧꯒꯦ ꯑꯝꯇ ꯍꯥꯏꯕꯤꯔꯛꯑꯣ ꯚꯤꯖꯤꯇꯦꯕꯜꯅ ꯀꯌꯥ ꯑꯣꯏꯔꯤꯕ ꯑꯗꯒꯤ ꯄꯣꯔꯛꯇꯨꯅ ꯀꯌꯥ ꯑꯣꯏꯔꯤꯕ ꯑꯩ ꯍꯥꯏꯐꯦꯠꯇꯪ ꯂꯩꯒꯦ ꯇꯧꯕꯅꯤꯗ ꯑꯩꯗꯣ ꯑꯣꯟꯂꯥꯏꯟꯗ ꯌꯥꯕ꯭ꯔꯥ ꯑꯣꯟꯂꯥꯏꯟ ꯌꯥꯔꯒꯅ ꯑꯗꯨ ꯗꯦꯂꯤꯕꯔꯤ ꯇꯧꯕꯤꯌꯣ ꯃꯃꯟ ꯐꯤꯐꯇꯤ ꯁꯤꯛꯁꯇꯤ ꯁꯕꯦꯟꯇꯤ ꯑꯦ ꯄꯥꯅꯤꯔꯗꯨꯅ ꯍꯦꯟꯅ ꯄꯥꯝꯃꯤꯅꯤꯅꯦ ꯑꯗꯨ ꯗꯦꯂꯤꯕꯔꯤ ꯇꯧꯕꯤꯌꯣ ꯑꯣꯟꯂꯥꯏꯟꯗ ꯇꯧꯔꯒ ꯍꯥꯐꯇꯨꯅ ꯋꯥꯟ ꯐꯤꯐꯇꯤ

ꯋꯥꯟ ꯐꯤꯐꯇꯤ ꯋꯥꯟ ꯐꯣꯔꯇꯤ ꯔꯨꯄꯤ ꯈꯔ ꯍꯦꯟꯕꯗꯤ ꯌꯥꯗꯕ꯭ꯔꯥ ꯍꯥꯏꯁꯦ ꯉꯥꯛꯇꯪ ꯉꯥꯏꯕꯤꯌꯣ ꯑꯩ ꯉꯥꯛꯇꯪ ꯈꯟꯖꯒꯤꯒꯦ ꯑꯗꯨꯒ ꯑꯩꯗꯤ ꯄꯥꯅꯤꯔꯒꯤꯗꯣ ꯑꯣꯏꯅ ꯂꯧꯒꯦ ꯈꯟꯖꯩꯑꯕ ꯈꯔ ꯈꯤꯇꯪ ꯇꯥꯕꯤꯕ ꯌꯥꯔꯣꯏꯗ꯭ꯔꯣ ꯑꯗꯨꯗꯤ ꯑꯗꯨꯁꯨ ꯍꯣꯏꯅꯦ ꯃꯃꯟꯗꯨꯅ ꯈꯔ ꯌꯦꯡꯕꯤꯗꯧ ꯑꯣꯏꯔꯒꯗꯤ ꯑꯩꯁꯨ ꯈꯔ ꯌꯥꯝꯅ ꯂꯧꯒꯦ ꯇꯧꯕ ꯃꯣꯃꯣꯕꯨꯗꯤ ꯆꯤꯛꯀꯟꯕꯨꯗꯤ ꯑꯩꯈꯣꯏꯒꯤ ꯆꯍꯤ ꯃꯇꯥꯡꯁꯤꯗ ꯃꯣꯃꯣꯒꯤ ꯆꯤꯛꯀꯟꯗꯣ ꯆꯥꯔꯨꯔꯗꯤ ꯃꯤꯅ ꯅꯣꯛꯅꯔꯅꯤ ꯑꯗꯨꯅ ꯑꯩꯈꯣꯏ ꯑꯩꯈꯣꯏꯒꯤ ꯑꯣꯏꯕ ꯚꯤꯖꯤꯇꯦꯕꯜꯒꯨꯝꯕ ꯄꯥꯅꯤꯔꯒꯨꯝꯕꯗꯣ ꯆꯥꯅꯤꯡꯕ ꯄꯤꯁ ꯀꯌꯥꯒ ꯂꯧꯔꯒ ꯈꯤꯇꯪ ꯍꯟꯗꯔꯛꯄ ꯌꯥꯒꯅꯤ ꯑꯗꯨꯗꯤ ꯌꯥꯏ ꯑꯗꯨꯁꯨ ꯄ꯭ꯂꯦꯠꯇꯣ ꯑꯅꯤꯒꯨꯝꯕꯗꯪ ꯂꯧꯅꯤꯡꯉꯦ

ꯄ꯭ꯂꯦꯠ ꯑꯅꯤꯒꯨꯝꯕꯗꯪ ꯂꯧꯒꯦ ꯌꯥꯒꯅꯤꯀꯣ ꯍꯥꯏꯕꯤꯔꯛꯑꯣ ꯇꯥꯖꯩꯌꯦ ꯍꯜꯂꯣ ꯍꯜꯂꯣ ꯑꯣꯔꯒꯥꯅꯤꯛꯀꯤ ꯆꯍꯥꯎꯒꯤ ꯈꯦꯔꯒꯨꯝꯕꯁꯨ ꯐꯪꯒꯗ꯭ꯔꯥ ꯑꯗ ꯑꯣꯔꯒꯥꯅꯤꯛꯀꯤꯗꯣ ꯀꯔꯤ ꯀꯔꯤ ꯐꯪꯉꯤꯅꯣ ꯍꯥꯏꯕ

ꯑꯗꯨ ꯈꯔꯃꯒꯁꯨ ꯄꯥꯝꯃꯦ ꯀꯔꯤ ꯀꯔꯤꯗꯤ ꯌꯣꯟꯕꯤ ꯌꯥꯎꯔꯤꯅꯣ ꯑꯗ

ꯍꯣꯏ ꯍꯣꯏ ꯑꯗꯨꯃꯥꯏꯅ ꯇꯧꯔꯒ ꯊꯥꯕꯤꯔꯛꯑꯣ ꯑꯩꯁꯨ ꯀꯌꯥ ꯍꯩꯅꯖꯗꯦ ꯁꯨꯞꯇꯣ ꯀꯔꯤ ꯀꯔꯤ ꯃꯈꯜ ꯂꯩꯒꯦ ꯚꯤꯖꯤꯇꯦꯕꯜꯒꯤ ꯃꯔꯝꯗ ꯁꯨꯞꯇꯨꯁꯨ ꯈꯔ ꯍꯥꯞꯄꯤꯔꯛꯄꯗꯤ ꯌꯥꯏ ꯑꯩꯈꯣꯏꯒꯤ ꯃꯪꯒꯦꯒꯨꯝꯕ ꯂꯩꯗꯅ ꯍꯩꯅꯧꯒꯨꯝꯕ ꯁꯨꯔꯒ ꯑꯩꯈꯣꯏꯒꯤ ꯆꯠꯅꯤ ꯁꯦꯝꯕꯗꯣ ꯑꯗꯨꯃꯥꯏꯅ ꯈꯤꯇꯪ ꯍꯥꯞꯄꯤꯌꯣ